ꯏꯝꯐꯥꯜ ꯋꯦꯁ ꯖꯤꯂꯥ ꯑꯁꯤꯗ ꯈꯪꯅꯔꯤꯕ ꯅꯠꯇ꯭ꯔꯒ ꯃꯊꯪ ꯃꯊꯪ ꯈꯨꯠꯁꯤꯟꯅꯔꯛꯂꯤꯕ ꯃꯐꯝ ꯑꯁꯤꯒꯤ ꯑꯣꯏꯕ ꯋꯥꯔꯤꯁꯤꯡ ꯅꯠꯇ꯭ꯔꯒ ꯊꯥꯏꯅꯒꯤ ꯋꯥꯔꯤ ꯈꯔ ꯑꯩ ꯆꯥꯎꯔꯥꯛꯄ ꯈꯪꯕꯕꯨꯗꯤ ꯄꯥꯛꯇꯤ ꯂꯩꯇꯦ ꯑꯗꯨꯕꯨ ꯑꯩꯅ ꯈꯪꯕ ꯑꯃ ꯍꯥꯏꯌꯣ ꯍꯥꯏꯔꯒꯗꯤ ꯑꯩꯈꯣꯏꯒꯤ ꯍꯤꯌꯥꯡꯊꯥꯡꯗ ꯂꯩꯔꯤꯕ ꯑꯩꯈꯣꯏ ꯍꯧꯖꯤꯛ ꯍꯤꯌꯥꯡꯊꯥꯡ ꯂꯥꯏꯔꯦꯝꯕꯤ ꯊꯥꯏꯅ ꯃꯃꯥꯡꯉꯩꯗ ꯃꯥꯁꯦ ꯏꯔꯥꯏ ꯂꯩꯃ ꯍꯥꯏꯅ ꯈꯪꯅꯔꯝꯃꯤ ꯑꯗꯨꯕꯨ ꯀꯣꯟꯅ ꯄꯥꯔꯤ ꯄꯨꯔꯤ ꯀꯌꯥꯃꯔꯨꯝꯒꯤ ꯃꯇꯨꯡꯏꯟ ꯑꯣꯜꯂꯛꯄꯒꯤ ꯃꯇꯨꯡ ꯏꯟꯅ ꯃꯥꯁꯦ ꯍꯤꯌꯥꯡꯊꯥꯡ ꯂꯥꯏꯔꯦꯝꯕꯤꯁꯦ ꯑꯩꯈꯣꯏꯒꯤ ꯍꯤꯟꯗꯨꯒꯤ ꯆꯠꯅꯕꯤꯔꯣꯝꯗ ꯍꯥꯏꯐꯦꯠ ꯂꯥꯛꯈꯤꯕꯒꯤ ꯃꯑꯣꯡ ꯑꯃ ꯇꯧꯈꯤꯕꯒꯤ ꯑꯗꯨꯒꯨꯝꯕ ꯋꯥꯔꯤꯗꯨꯕꯨꯗꯤ ꯈꯪꯏ ꯑꯗꯨꯒ ꯆꯥꯎꯔꯥꯛꯄ ꯊꯣꯏꯗꯣꯛꯄ ꯑꯃꯗꯤ ꯀꯩꯁꯨ ꯆꯥꯎꯔꯥꯛ ꯑꯩ ꯈꯪꯖꯗꯦ